ꯑꯩ ꯃꯅꯤꯄꯨꯔ ꯊꯣꯛꯂꯛꯀꯦ ꯈꯜꯂꯤꯌꯦ ꯑꯗꯨ ꯀꯔꯝ ꯀꯔꯝ ꯇꯧꯒꯦ ꯃꯅꯤꯄꯨꯔꯁꯤꯕꯣ ꯑꯗꯨ ꯅꯨꯃꯤꯠ ꯃꯉꯥꯅꯤꯒꯤ ꯊꯣꯛꯂꯛꯀꯦꯅ ꯈꯜꯂꯤꯕꯅꯦ ꯑꯗꯨ ꯆꯥꯕ ꯊꯣꯡꯕ ꯀꯔꯝ ꯀꯔꯝ ꯇꯧꯒꯦ ꯑꯩꯈꯣꯏ ꯁꯤꯗ ꯐꯪꯕꯗꯧꯅ ꯅꯈꯣꯏ ꯑꯗꯨꯗ ꯐꯪꯕ꯭ꯔꯣ

ꯌꯣꯡꯆꯥꯛ ꯐꯪꯕ꯭ꯔꯣ ꯌꯣꯡꯆꯥꯛ ꯏꯔꯣꯟꯕ ꯆꯥꯒꯗꯃꯤꯅꯦ

ꯏꯪꯕ꯭ꯔꯣ ꯁꯥꯕ꯭ꯔꯣ ꯑꯩꯈꯣꯏ ꯁꯤ ꯁꯥꯏꯌꯦ ꯆꯥꯡꯆꯠ ꯑꯃꯗ ꯁꯥꯏꯌꯦ ꯍꯪꯒꯥꯝꯒ ꯌꯥꯝ ꯐꯕ꯭ꯔꯣ

ꯍꯪꯒꯥꯝꯗꯤ ꯐꯪꯗꯤ ꯐꯪꯉꯦꯕꯀꯣ ꯃꯄꯨꯟ ꯃꯆꯥ ꯃꯆꯥꯗꯣ ꯌꯥꯝ ꯇꯥꯡꯏ ꯍꯥꯎꯁꯨ ꯍꯥꯎꯇꯕ ꯑꯩꯈꯣꯏ ꯁꯤꯗꯅ ꯐꯪꯗꯤ ꯐꯪꯉꯒ ꯁꯤ ꯍꯪꯒꯥꯝ ꯃꯄꯨꯟ ꯄꯨꯟꯕ ꯃꯅꯤꯄꯨꯔꯁꯤ ꯍꯪꯒꯥꯝ ꯃꯄꯨꯟ ꯁꯥꯗꯅ ꯁꯤꯗ ꯀꯩꯅꯣꯗꯣ ꯍꯪꯒꯥꯝ ꯃꯄꯨꯟꯁꯤ ꯀꯩꯅꯣ ꯇꯧꯋꯦꯕ ꯐꯗꯤꯒꯣꯝ ꯃꯄꯨꯟ ꯁꯥꯕꯗ ꯄꯨꯜꯂꯒ ꯃꯉꯥ ꯃꯉꯥꯅꯦ ꯑꯗꯨ ꯂꯨꯄꯥ ꯌꯥꯡꯈꯩꯒꯤꯅ ꯆꯔꯥ ꯐꯥꯕ ꯉꯝꯗꯦ ꯑꯥꯂꯨꯗꯤ ꯍꯣꯡꯕ꯭ꯔꯣ ꯑꯩꯈꯣꯏ ꯁꯤꯗ ꯍꯨꯝꯐꯨ ꯄꯤꯌꯦ

ꯑꯗꯣ ꯃꯇꯝꯁꯤ ꯃꯌꯥꯝꯗꯤ ꯂꯧꯅꯤꯡꯕꯅꯦ ꯑꯗꯨ ꯅꯈꯣꯏꯗꯤ ꯊꯕꯛ ꯌꯥꯝ ꯀꯟꯅꯕꯅꯤꯅ ꯑꯗꯨꯝ ꯂꯣꯏꯁꯜꯂꯁꯤꯔꯣ ꯉꯍꯥꯛꯇꯪ ꯁꯥꯟꯅꯈꯤꯁꯤꯔꯣ ꯍꯣꯏ ꯁꯥꯔꯦꯁꯦ ꯑꯗꯨꯗꯤ ꯑꯩꯗꯤ ꯑꯩꯈꯣꯏꯗꯤ ꯏꯌꯥꯇ ꯌꯥꯏ ꯑꯩꯈꯣꯏꯗꯤ ꯊꯕꯛ ꯑꯃꯐꯥꯎ ꯂꯩꯇꯦ

ꯑꯩꯗꯤ ꯑꯗꯨꯝ ꯃꯤꯅꯠ ꯃꯉꯥ ꯇꯔꯥ ꯋꯥꯔꯤ ꯁꯥꯟꯅꯅꯤꯡꯕꯅꯦ ꯅꯈꯣꯏ ꯊꯕꯛ ꯆꯤꯜꯂꯝꯒꯗ꯭ꯔꯅ ꯑꯥꯗꯤ ꯉꯁꯥꯏꯅ ꯋꯥꯁꯤ ꯂꯣꯏꯁꯤꯜꯂꯒꯦꯅ ꯈꯜꯂꯤꯅꯤ ꯑꯗꯨ ꯅꯈꯣꯏ ꯃꯇꯝ ꯂꯩꯔꯒꯗꯤ ꯀꯔꯤꯁꯨ ꯅꯠꯇꯦ ꯑꯩꯗꯤ ꯑꯗꯨꯝ ꯁꯥꯔꯒ ꯂꯩꯒꯦ ꯈꯜꯂꯤꯃꯤꯅꯦ ꯑꯣ ꯃꯍꯥꯎ ꯌꯦꯡꯕ ꯇꯥꯔꯦ ꯑꯩꯈꯣꯏ ꯁꯤꯒꯤ ꯃꯍꯥꯎꯒ ꯅꯈꯣꯏꯒꯤꯗꯨꯒꯤ ꯃꯍꯥꯎꯒ ꯌꯦꯡꯕ ꯇꯥꯔꯦ ꯑꯩꯈꯣꯏꯁꯤ

ꯌꯥꯝ ꯏꯪꯉꯦ ꯍꯥꯏꯁꯤ ꯗꯨꯝ ꯀꯤꯕ ꯑꯃ ꯌꯥꯎꯁꯜꯂꯦꯅꯦ ꯏꯪꯕꯁꯤꯗ ꯑꯩꯈꯣꯏꯗꯤ ꯊꯣꯏꯗꯣꯛꯅ ꯏꯪꯗꯦꯌꯦ

ꯐꯩꯌꯦ ꯑꯗꯨ ꯑꯣꯏꯔꯗꯤ ꯑꯩꯈꯣꯏ ꯍꯌꯦꯡꯃꯛ ꯌꯧꯔꯛꯇ꯭ꯔꯒꯁꯨ ꯍꯪꯆꯤꯠꯇꯤ ꯌꯧꯔꯛꯅꯉꯥꯏ ꯍꯣꯠꯅꯔꯒꯦ ꯉꯥꯏꯔꯝꯒꯅꯨ ꯉꯥꯏꯔꯝꯒꯅꯨ ꯑꯩꯈꯣꯏ ꯒꯥꯔꯤ ꯀꯔꯤ ꯀꯔꯤ ꯑꯗꯨꯝ ꯃꯈꯥꯗ ꯂꯥꯛꯑꯗꯤ ꯃꯊꯛꯇ ꯂꯥꯛꯑꯔꯣꯏ ꯑꯗꯨꯒ ꯑꯗꯨꯝ ꯀꯩꯗꯧꯅꯉꯥꯏꯒꯤ ꯑꯗꯨꯝ ꯗꯥꯏꯔꯦꯛ ꯌꯧꯔꯛꯂꯅꯤ ꯎꯝ ꯑꯥꯗꯩ ꯊꯣꯛꯂꯛꯄꯒ ꯑꯥꯗꯩ ꯌꯧꯔꯛꯄꯒ ꯑꯗꯨꯝ ꯀꯩꯅꯣꯗꯪ ꯃꯉꯥꯅꯤ ꯈꯛꯇꯅꯦ ꯁꯤ ꯍꯥꯏꯔꯝꯗꯣꯏꯁꯦ ꯎꯝ ꯎꯝ ꯐꯔꯦ ꯐꯔꯦ